ꯑꯩꯒꯤ ꯃꯤꯡ ꯑꯔꯤꯁꯃꯥ ꯕꯦꯒꯝ ꯀꯧꯋꯤ ꯑꯩꯒꯤ ꯂꯩꯐꯝ ꯁꯉꯥꯏꯌꯨꯝꯐꯝ ꯄꯨꯜꯂꯩ ꯄꯣꯛꯄꯤ ꯄꯥꯔꯠ ꯋꯥꯟ ꯑꯩꯒꯤ ꯏꯃꯨꯡ ꯃꯅꯨꯡꯗ ꯃꯤꯑꯣꯏ ꯃꯔꯤ ꯂꯩ ꯑꯩꯒꯤ ꯏꯃꯥꯒꯤ ꯃꯃꯤꯡ ꯁꯔꯤꯌꯥ ꯕꯦꯒꯝ ꯑꯩꯒꯤ ꯏꯄꯥꯒꯤ ꯃꯃꯤꯡ ꯑꯦꯝꯗꯤ ꯑꯇꯥꯎ ꯔꯍꯥꯃꯥꯟ ꯑꯩꯒꯤ ꯏꯅꯥꯎꯅꯨꯄꯥꯒꯤ ꯃꯃꯤꯡ ꯁꯥꯃꯤꯔ ꯑꯩ ꯆꯍꯤ ꯀꯨꯟꯍꯨꯝꯗꯣꯏ ꯁꯨꯔꯦ ꯑꯩꯅ ꯀ꯭ꯂꯥꯁ ꯇꯦꯟ ꯃꯣꯔꯦꯗ ꯂꯣꯏꯁꯟꯖꯔꯛꯏ ꯑꯩꯒꯤ ꯁ꯭ꯀꯨꯜꯒꯤ ꯃꯃꯤꯡ ꯑꯗꯣ ꯏꯁꯇꯔꯟ ꯁꯥꯏꯟꯁ ꯁ꯭ꯀꯨꯜ ꯃꯣꯔꯦ ꯃꯣꯔꯦꯗꯒꯤ ꯂꯥꯛꯂꯕ ꯃꯇꯨꯡꯗ ꯑꯩꯒꯤ ꯏꯂꯚꯦꯟ ꯇꯨꯋꯦꯜꯞ ꯊꯧꯕꯥꯜꯗ ꯀꯥꯔꯛꯏ ꯑꯩꯅ ꯏꯂꯚꯦꯟ ꯇꯨꯋꯦꯜꯞ ꯂꯣꯏꯁꯟꯂꯛꯈꯤꯕ ꯁ꯭ꯀꯨꯜꯗꯨꯗꯤ ꯋꯥꯏꯈꯣꯝ ꯃꯅꯤ ꯒꯔꯜꯁ ꯀꯣꯂꯦꯖ ꯊꯧꯕꯥꯜ ꯑꯩꯒꯤ ꯏꯃꯥꯟꯅꯕꯤ ꯕꯦꯁ ꯐ꯭ꯔꯦꯟ ꯑꯃ ꯂꯩ ꯃꯃꯤꯡꯅ ꯁꯩꯕꯥ ꯀꯧꯋꯤ ꯑꯩꯅ ꯃꯣꯔꯦꯗ ꯂꯩꯔꯤꯉꯩ ꯃꯇꯝꯗ ꯄꯤꯁꯛ ꯄꯤꯛꯅ ꯇꯤꯟꯅꯔꯛꯏ ꯃꯣꯔꯦꯗ ꯌꯥꯝꯅ ꯅꯨꯡꯉꯥꯏꯅ ꯂꯩꯔꯝꯃꯤ ꯏꯃꯥꯟꯅꯕꯤ ꯀꯌꯥꯒ ꯇꯦꯟ ꯂꯣꯏꯔꯒ ꯂꯥꯛꯅꯔꯛꯄ ꯃꯇꯝꯗꯗꯤ ꯑꯩꯒꯤ ꯏꯃꯥꯟꯅꯕꯤꯁꯤꯡ ꯂꯣꯏꯅ ꯀꯥꯏꯅꯈ꯭ꯔꯦ ꯍꯧꯖꯤꯛꯇꯤ ꯑꯩ ꯌꯨꯝ ꯄꯥꯜꯂꯦ ꯑꯩ ꯍꯥꯎꯁ ꯋꯥꯏꯐ ꯑꯃꯅꯤ ꯑꯩꯅ ꯇꯝꯃꯝꯒꯦ ꯈꯜꯂꯝꯒꯦ ꯇꯧꯕ ꯂꯣꯏꯅꯃꯛ ꯂꯣꯏꯈꯔꯦ ꯑꯗꯨꯕꯨ ꯇꯤꯆꯔ ꯑꯣꯏꯕꯗꯤ ꯄꯥꯝꯃꯤ ꯇꯤꯆꯔꯁꯨ ꯑꯣꯏꯒꯦ ꯈꯜꯂꯤ ꯑꯗꯨꯕꯨ ꯏꯃꯨꯡ ꯃꯅꯨꯡꯒꯤ ꯊꯕꯛ ꯊꯧꯔꯝ ꯃꯌꯥꯝꯅ ꯑꯣꯏꯕ ꯐꯪꯈꯤꯗ꯭ꯔꯦ ꯑꯩꯒꯤ ꯍꯣꯕꯤ ꯇꯤꯆꯤꯡꯅꯤ ꯇꯤꯆꯔ ꯑꯣꯏꯕ ꯍꯥꯟꯅꯗꯒꯤ ꯄꯥꯝꯃꯛꯆꯩ ꯑꯗꯨꯕꯨ ꯂꯣꯏꯔꯦ ꯑꯣꯏꯕ ꯐꯪꯗ꯭ꯔꯦ